ꯍꯂꯣ ꯍꯂꯣ ꯇꯥꯏ ꯇꯥꯏ ꯑꯣ ꯇꯥꯔꯦ ꯇꯥꯔꯦ ꯑꯥ ꯑꯥ ꯑꯧ ꯑꯧ ꯆꯧꯁꯦ ꯆꯧꯁꯦ ꯌꯥꯏꯌꯦ ꯆꯤꯟꯗꯦ ꯆꯤꯟꯗꯦ ꯆꯧꯁꯦ ꯀꯩꯅꯣ ꯌꯦꯡꯉꯨꯁꯤ ꯀꯩꯅꯣ ꯅꯣꯡ ꯐꯥꯗꯣꯛ ꯂꯥꯛꯄꯕꯣ ꯀꯔꯤ ꯀꯔꯤ ꯌꯦꯡꯅꯤꯡꯒꯦ ꯅꯪꯅ ꯌꯦꯡꯅꯤꯡꯕꯗꯣ ꯍꯥꯏꯔꯛꯑꯣ ꯑꯥ ꯎꯝ ꯑꯣ ꯌꯥꯏ ꯌꯥꯏ ꯀꯩꯁꯨ ꯀꯥꯏꯗꯦ ꯑꯥ

ꯑꯥ ꯎꯝ ꯑꯥ ꯎꯝ ꯎꯝ ꯎꯝ ꯑꯥ ꯅꯤꯡꯖꯪꯉꯛꯇꯅꯅꯦ ꯑꯥ ꯁꯥꯃꯤꯟꯅꯁꯦꯕ ꯑꯣ ꯌꯥꯔꯤꯉꯩꯗꯤꯅꯦ ꯃꯣꯏ ꯄꯨꯡ ꯃꯥꯄꯟꯗꯒꯤ ꯍꯥꯡꯕꯅꯦꯕ ꯑꯗꯣ ꯄꯨꯡ ꯇꯔꯥꯃꯈꯥꯏ ꯑꯗꯥꯏꯗꯒꯤ ꯆꯠꯁꯦ ꯆꯥꯛ ꯏꯁꯤꯡ ꯆꯥꯕ ꯈꯣꯠꯄ ꯂꯣꯏ ꯈꯣꯠꯇꯅ ꯇꯧꯔꯒ ꯆꯠꯄꯅ ꯐꯠꯇꯔꯣ ꯑꯧ ꯊꯦꯡꯅꯁꯤ ꯑꯩꯁꯨ ꯂꯥꯛꯑꯒꯦꯀꯣ ꯑꯥ ꯍꯣꯏ ꯍꯣꯏ ꯊꯝꯕꯤꯔꯣ ꯊꯝꯕꯤꯔꯣ